ꯍꯜꯂꯣ ꯑꯧ ꯍꯥꯏꯌꯣ ꯂꯩꯌꯦ ꯂꯩꯌꯦ ꯑꯣ ꯑꯩꯔꯣ ꯑꯩ ꯑꯗꯨꯝ ꯀꯩꯅꯣ ꯂꯦꯡꯗꯅ ꯑꯗꯨꯝ ꯂꯩꯌꯦ ꯌꯨꯝꯗ ꯂꯩꯌꯦ ꯑꯣ ꯀꯩ ꯂꯩꯔꯒꯦ ꯑꯁ ꯅꯪꯁꯨ ꯑꯣꯟꯊꯣꯛꯅ ꯆꯥꯅꯅ ꯍꯥꯏꯔꯛꯈ꯭ꯔꯦꯗ ꯍꯣꯏ ꯌꯥꯏꯌꯦ ꯆꯥꯔꯨꯁꯦ ꯑꯗꯣ ꯄꯨꯡ ꯀꯌꯥ ꯆꯠꯁꯦ ꯍꯥꯏꯅꯣ ꯍꯣꯔꯦꯟ

ꯌꯥꯏꯌꯦ ꯎꯝ ꯆꯥꯔꯨꯔꯁꯦ ꯑꯗꯨꯗꯤ ꯅꯪ ꯑꯗꯨꯝ ꯑꯩ ꯗ꯭ꯔꯣꯞ ꯇꯧꯕ ꯂꯥꯛꯑꯣ ꯑꯗꯨꯝ ꯅꯪ ꯄꯤꯛ ꯎꯞ ꯇꯧꯕ ꯂꯥꯛꯑꯣꯀꯣ ꯑꯩ ꯑꯗꯨꯝ ꯎꯝ ꯑꯣꯈꯦ ꯑꯩ ꯉꯥꯏꯔꯝꯃꯒꯦꯀꯣ ꯑꯗꯨꯗꯤ

ꯎꯝ ꯂꯩꯇꯦ ꯂꯩꯇꯦ ꯉꯁꯤꯒꯤ ꯑꯣꯏꯅꯗꯤ ꯌꯥꯏꯌꯦ ꯀꯥꯞꯊꯣꯛꯎꯔꯁꯦ ꯎꯝ ꯍꯣꯏ ꯀꯥꯔꯨꯔꯁꯦ ꯐꯖꯅ ꯎꯝ ꯍꯥꯏꯔꯝꯒꯦ ꯑꯩ ꯑꯩ ꯍꯨꯖꯤꯛ ꯂꯣꯏꯁꯟꯗꯣꯔꯦ ꯂꯣꯏꯁꯟꯂꯤꯅꯦ ꯂꯣꯏꯁꯟꯂ ꯀꯨꯝꯃꯅꯤ ꯂꯣꯏꯔꯕꯒꯨꯝꯕꯅꯤꯗ ꯎꯝ ꯍꯨꯝ ꯍꯣ ꯍꯣꯏ ꯂꯣꯏꯁꯤꯜꯂꯣ ꯐꯖꯅ ꯑꯩ ꯑꯗꯨꯝ ꯉꯥꯏꯔꯝꯃꯒꯦ ꯑꯣꯈꯦ ꯎꯝ ꯌꯥꯏꯌꯦ ꯌꯥꯏ ꯆꯠꯊꯣꯛꯎꯔꯁꯦ ꯆꯠ ꯎꯝ ꯎꯝ ꯑꯩ ꯁꯨꯝ ꯑꯩ ꯏꯊꯟꯗ ꯑꯗꯨꯝ ꯂꯥꯛꯑꯒꯦꯗ ꯃꯣꯏ ꯑꯇꯩꯗꯤ ꯑꯝꯇ ꯂꯩꯇꯦ ꯌꯨꯝꯗ ꯌꯥꯅꯤ ꯌꯥꯅꯤ ꯎꯝ ꯍꯨꯝ ꯑꯗꯨꯒꯤ ꯄ꯭ꯔꯣꯕ꯭ꯂꯦꯝ ꯂꯩꯇꯦꯗ ꯑꯝꯇ ꯌꯥꯏꯌꯦ ꯎꯝ ꯆꯠꯂꯨꯔꯁꯦ ꯑꯗꯨꯗꯤ ꯑꯩ ꯁꯤꯗ ꯉꯥꯏꯔꯝꯃꯒꯦꯀꯣ

ꯎꯝ ꯇꯧꯔꯛꯑꯣ ꯍꯣꯏ ꯍꯣꯏ ꯊꯝꯃꯣ ꯊꯝꯃꯣ